ꯄꯦꯁꯦꯟꯖꯔ ꯕꯁ ꯍꯥꯏꯕꯁꯤ ꯑꯩꯈꯣꯏꯅ ꯃꯐꯝ ꯑꯃꯗꯒꯤ ꯃꯐꯝ ꯑꯃꯗ ꯑꯩꯈꯣꯏꯒꯤ ꯄꯦꯁꯦꯟꯖꯔꯁꯤꯡꯕꯨ ꯄꯨꯗꯨꯅ ꯃꯐꯝ ꯑꯗꯨ ꯌꯧꯍꯟꯕ ꯒꯥꯔꯤ ꯑꯗꯨꯕꯨ ꯑꯩꯈꯣꯏꯅ ꯄꯦꯁꯦꯟꯖꯔ ꯕꯁ ꯍꯥꯏꯅ ꯈꯪꯅꯩ ꯃꯐꯝ ꯑꯃꯗꯒꯤ ꯃꯐꯝ ꯑꯃꯗ ꯍꯥꯏꯕꯁꯤꯗ ꯑꯩꯈꯣꯏꯅ ꯑꯩꯈꯣꯏꯒꯤ ꯂꯩꯔꯤꯕ ꯑꯩꯈꯣꯏꯒꯤ ꯏꯁꯇꯦꯠ ꯃꯅꯨꯡ ꯑꯣꯏꯕ ꯌꯥꯏ ꯑꯗꯒꯤ ꯑꯇꯣꯞꯄ ꯏꯁꯇꯦꯠ ꯑꯃꯗꯁꯨ ꯑꯩꯈꯣꯏꯒꯤ ꯄꯦꯁꯦꯟꯖꯔ ꯕꯁꯅ ꯑꯩꯈꯣꯏꯕꯨ ꯄꯨꯕꯤꯗꯨꯅ ꯄꯦꯁꯦꯟꯖꯔ ꯆꯦꯟꯕ ꯐꯥꯎꯕ ꯌꯥꯎꯅꯔꯤ ꯄꯦꯁꯦꯟꯖꯔ ꯕꯁ ꯑꯁꯤ ꯑꯩꯈꯣꯏꯒꯤ ꯃꯃꯥꯡꯗ ꯗ꯭ꯔꯥꯏꯕꯔ ꯗ꯭ꯔꯥꯏꯕꯔꯒꯤ ꯐꯝꯐꯝ ꯂꯩ ꯗ꯭ꯔꯥꯏꯕꯔꯒꯤ ꯅꯥꯀꯟꯗ ꯃꯣꯏꯒꯤ ꯇꯤꯝꯃꯦꯠ ꯍꯥꯏꯖꯕ ꯇꯥꯔꯦ ꯗ꯭ꯔꯥꯏꯕꯔꯒꯤ ꯃꯣꯏ ꯂꯣꯏꯅꯅ ꯆꯠꯃꯤꯟꯅꯔꯤꯕ ꯀꯟꯇꯦꯛꯇꯔ ꯑꯗꯨꯗꯒꯤ ꯃꯣꯏꯒꯤ ꯃꯔꯨꯞ ꯃꯄꯥꯡꯁꯤꯡ ꯃꯣꯏꯒꯤ ꯃꯃꯥꯡꯗ ꯊꯣꯡ ꯑꯃ ꯄꯥꯜꯂꯒ ꯃꯈꯣꯏꯒꯤ ꯑꯣꯏꯕ ꯇꯣꯉꯥꯟꯅ ꯕꯁ ꯃꯅꯨꯡꯗ ꯔꯨꯝ ꯑꯃ ꯑꯣꯏꯅ ꯑꯗꯨꯝ ꯄꯤꯕ ꯄꯤꯔꯒ ꯌꯥꯎꯖꯩ ꯄꯦꯁꯦꯟꯖꯔ ꯕꯁ ꯑꯁꯤ ꯑꯩꯈꯣꯏꯅ ꯃꯈꯜ ꯕꯁꯇꯁꯨ ꯃꯈꯜ ꯈꯔ ꯊꯣꯛꯅ ꯈꯥꯏ ꯈꯥꯏꯗꯣꯛꯏ ꯃꯤꯅꯤ ꯕꯁ ꯑꯜꯇ꯭ꯔꯥ ꯕꯁ ꯑꯩꯈꯣꯏꯒꯤ ꯃꯤꯅꯤ ꯃꯤꯅꯤ ꯕꯁꯀꯨꯝꯕꯁꯤꯅ ꯑꯩꯈꯣꯏꯅ ꯑꯩꯈꯣꯏꯒꯤ ꯏꯝꯐꯥꯜ ꯑꯩꯈꯣꯏꯒꯤ ꯂꯩꯔꯤꯕ ꯏꯁꯇꯦꯠ ꯃꯅꯨꯡꯗꯒꯨꯝꯕ ꯆꯦꯟꯕ ꯑꯗꯒꯤ ꯑꯈꯣꯏꯅ ꯕ ꯌꯥꯝꯅ ꯆꯥꯎꯕ ꯑꯆꯧꯕ ꯑꯜꯇ꯭ꯔꯥ ꯕꯁꯅ ꯆꯪꯕ ꯐꯪꯗꯕ ꯑꯦꯔꯤꯌꯥꯗ ꯖꯒꯥꯗ ꯆꯪꯕ ꯑꯗꯨꯃꯥꯏꯅ ꯑꯣꯏꯅ ꯇꯧꯏ ꯂꯣꯏꯅꯅ ꯑꯈꯣꯏꯒꯤ ꯑꯜꯇ꯭ꯔꯥ ꯕꯁꯀꯨꯝꯕ ꯑꯗꯒꯤ ꯕꯁ ꯕꯁꯇ ꯂꯩꯔꯤꯕ ꯃꯈꯜ ꯈꯔ ꯑꯆꯧꯕꯒꯤ ꯕꯁꯁꯤꯅ ꯑꯩꯈꯣꯏꯅ ꯏꯁꯇꯦꯠ ꯑꯃꯗꯒꯤ ꯏꯁꯇꯦꯠ ꯑꯃꯗ ꯑꯩꯈꯣꯏꯅ ꯀ꯭ꯔꯦꯜ ꯀ꯭ꯔꯦꯟ ꯑꯗꯒꯤ ꯗꯦꯟ ꯐ꯭ꯂꯥꯏꯠꯇꯒꯤ ꯌꯥꯝꯅ ꯍꯣꯡꯅ ꯑꯍꯣꯡꯕ ꯃꯃꯟꯗ ꯑꯩꯈꯣꯏꯒꯤ ꯂꯣ ꯀꯣꯁꯇ ꯑꯩꯈꯣꯏꯅ ꯆꯠꯇꯕꯗꯤ ꯌꯥꯗꯕ ꯑꯗꯨꯕꯨ ꯁꯦꯟ ꯊꯨꯝꯒꯤ ꯐꯤꯕꯝ ꯐꯩꯅꯥꯟꯁꯦꯜ ꯄ꯭ꯔꯣꯕ꯭ꯂꯦꯝ ꯌꯥꯝꯅ ꯂꯩꯕ ꯏꯃꯨꯡꯁꯤꯡꯒꯤ ꯑꯣꯏꯅꯗꯤ ꯑꯩꯈꯣꯏ ꯄꯦꯁꯦꯟꯖꯔ ꯕꯁꯇ ꯑꯣꯏꯅ ꯁꯨꯃꯥꯏꯅ ꯆꯠꯅꯩ ꯕꯁꯁꯤ ꯄꯦꯁꯦꯟꯖꯔ ꯕꯁꯁꯤ ꯑꯩꯈꯣꯏ ꯗꯤꯖꯜꯅ ꯁꯤ ꯗꯤꯖꯜ ꯊꯥꯎ ꯑꯣꯏꯅ ꯍꯥꯜꯂꯤ ꯕꯁ ꯁꯤꯒꯤ ꯃꯊꯛꯇ ꯑꯩꯈꯣꯏꯅ ꯄꯨꯔꯤꯕ ꯄꯣꯠꯆꯩꯁꯤꯡ ꯍꯥꯞꯄ ꯌꯥꯏ ꯑꯈꯣꯏꯅ ꯄꯨꯔꯛꯂꯤꯕ ꯄꯣꯠ ꯕꯁꯀꯤ ꯃꯊꯛꯇ ꯔꯦꯛ ꯑꯃ ꯁꯥꯏ ꯃꯗꯨꯒꯤ ꯃꯊꯛꯇ ꯑꯩꯈꯣꯏꯅ ꯍꯥꯞꯄꯒ ꯕꯁ ꯃꯅꯨꯡꯗꯗꯤ ꯑꯩꯈꯣꯏꯅ ꯌꯥꯝ ꯀꯣꯝꯅ ꯑꯗꯨꯝ ꯇꯣꯡꯉꯒ ꯆꯠꯄ ꯑꯣꯏ ꯏꯁꯥꯗ ꯌꯥꯝꯅ ꯊꯣꯏ ꯅꯉꯥꯏꯍꯟꯕ ꯑꯣꯏ ꯕꯁꯀꯤ ꯊꯣꯡꯅꯥꯎꯁꯤꯡ ꯑꯗꯩ ꯁꯤꯠ ꯃꯁꯤꯡꯁꯤꯡ ꯑꯁꯤ ꯑꯩꯅ ꯉꯁꯥꯏ ꯄꯟꯖꯈꯤꯕ ꯑꯩꯈꯣꯏꯒꯤ ꯕꯁ ꯃꯈꯜꯗꯁꯨ ꯕꯁꯇ ꯃꯆꯥ ꯑꯆꯧꯕ ꯍꯥꯏꯅ ꯈꯥꯏꯗꯣꯛꯄ ꯑꯣꯏꯕꯅ ꯕꯁꯁꯤꯡꯁꯤꯒꯤ ꯃꯥꯒꯤ ꯃꯥꯒꯤ ꯆꯥꯎꯕꯒꯤ ꯁꯥꯏꯖꯀꯤ ꯃꯇꯨꯡ ꯏꯟꯅ ꯄꯥꯜꯂꯤ ꯇꯧꯕꯇꯕꯨ ꯑꯩꯈꯣꯏꯅ ꯄꯥꯜꯂꯤꯕ ꯊꯣꯡꯅꯥꯎꯁꯤꯡ ꯃꯁꯤꯡ ꯑꯗꯨꯗꯤ ꯑꯩꯈꯣꯏꯅ ꯂꯩꯔꯤꯕ ꯊꯥꯕꯤꯔꯤꯕ ꯁꯤꯠꯁꯤꯡ ꯑꯗꯨꯒꯤ ꯁꯥꯏꯠ ꯁꯥꯏꯠꯇ ꯄꯥꯟꯕ ꯑꯣꯏꯕꯅ ꯁꯤꯠ ꯃꯄꯥ ꯈꯨꯗꯤꯡꯃꯛꯀꯤ ꯂꯩꯔꯤꯕ ꯁꯤꯠ ꯃꯁꯤꯡꯗꯨꯒꯤ ꯑꯣꯏꯅ ꯊꯣꯡꯅꯥꯎꯁꯤꯡ ꯄꯥꯟꯒꯗ꯭ꯔ ꯍꯥꯏꯅ ꯂꯧꯖꯩ ꯑꯩꯅ ꯕꯁ ꯇꯣꯡꯂꯒ ꯑꯩ ꯑꯁꯥꯝ ꯐꯥꯎꯕ ꯆꯠꯄ ꯑꯩꯒꯤ ꯖꯔꯅꯤꯗ ꯆꯠꯄ ꯌꯥꯎꯈ꯭ꯔꯦ